ꯑꯩꯅ ꯗꯨꯀꯥꯟꯗꯒꯤ ꯐꯦꯁ ꯀ꯭ꯔꯤꯝ ꯑꯃ ꯂꯩꯔꯨꯏ ꯃꯃꯤꯡꯅ ꯍꯤꯃꯥꯂꯌꯥ ꯐꯦꯁ ꯀ꯭ꯔꯤꯝ ꯀꯧꯏ ꯃꯃꯜꯗꯤ ꯂꯨꯄꯥ ꯆꯃꯉꯥ ꯈꯛꯇꯅꯤ ꯑꯩꯅ ꯌꯨꯇ꯭ꯌꯨꯞ ꯑꯦꯗꯚꯔꯇꯥꯏꯁ ꯇꯧꯔꯛꯄꯗꯒꯤ ꯂꯧꯕꯅꯤ ꯃꯈꯣꯏꯅ ꯑꯦꯗꯚꯔꯇꯥꯏꯁ ꯇꯧꯔꯛꯄꯗꯗꯤ ꯌꯥꯝ ꯐꯖꯩ ꯌꯥꯝꯅꯁꯨ ꯐꯕ ꯃꯥꯜꯂꯤ ꯏꯟꯁꯇ꯭ꯔꯛꯁꯟꯁꯨ ꯐꯖꯅ ꯌꯥꯎꯏ ꯃꯈꯣꯏꯒꯤ ꯏꯟꯁꯇ꯭ꯔꯛꯁꯟꯒꯤ ꯃꯇꯨꯡꯏꯟꯅ ꯑꯩ ꯊꯥ ꯑꯍꯨꯝ ꯁꯤꯖꯤꯟꯅꯔꯦ ꯑꯦꯗꯚꯔꯇꯥꯏꯁꯇ ꯑꯣꯜ ꯁ꯭ꯀꯤꯟ ꯇꯥꯏꯞꯀꯤꯅꯤ ꯍꯥꯏ ꯑꯩꯒꯤ ꯁ꯭ꯀꯤꯟꯗꯤ ꯑꯣꯏꯂꯤ ꯑꯣꯏ ꯑꯗꯨꯕꯨ ꯐꯦꯁ ꯀ꯭ꯔꯤꯝꯁꯦ ꯇꯩꯔꯨꯕꯗꯒꯤ ꯅꯣꯡꯃ ꯅꯣꯡꯃꯒꯤ ꯁꯛ ꯊꯤꯖꯤꯜꯂꯛꯑꯦ ꯌꯥꯝꯅ ꯅꯨꯡꯉꯥꯏꯖꯗꯕ ꯍꯥꯏꯔꯒꯅ ꯑꯩꯒꯤ ꯃꯥꯏꯗ ꯀꯨꯔꯣꯟ ꯍꯨꯕ ꯑꯦꯛꯅꯤ ꯗꯥꯔꯛ ꯁ꯭ꯄꯣꯠ ꯃꯌꯥꯝ ꯊꯣꯛꯂꯛꯑꯦ ꯅꯨꯡꯁꯥ ꯃꯉꯥꯟꯗ ꯊꯣꯛꯄꯁꯨ ꯌꯥꯗ꯭ꯔꯦ ꯃꯁꯤꯒꯤ ꯀ꯭ꯔꯤꯝ ꯑꯁꯤ ꯇꯩꯔꯨꯕꯗꯒꯤ ꯑꯩ ꯃꯤꯡꯁꯦꯜ ꯌꯦꯡꯕ ꯉꯝꯗ꯭ꯔꯦ ꯏꯃꯥꯅꯕꯤ ꯃꯤꯔꯛ ꯇꯤꯟꯕꯁꯨ ꯌꯥꯗ꯭ꯔꯦ ꯌꯨꯝꯗꯒꯤ ꯃꯄꯥꯟꯁꯨ ꯊꯣꯛꯇꯔꯦ ꯑꯩꯉꯣꯟꯗ ꯃꯥꯡꯖꯕ ꯍꯥꯏꯕꯗꯣ ꯂꯣꯏꯅ ꯑꯣꯏꯔꯦ ꯑꯗꯨꯅ ꯃꯌꯥꯝꯁꯨ ꯐꯦꯁ ꯀ꯭ꯔꯤꯝ ꯂꯩꯕ ꯃꯇꯝꯗ ꯐꯖꯅ ꯆꯦꯛ ꯇꯧꯔꯒ ꯂꯩꯕꯤꯌꯨ ꯅꯠꯇ꯭ꯔꯒꯗꯤ ꯑꯩꯉꯣꯟꯗ ꯇꯥꯔꯤꯕ ꯗꯁꯥꯁꯦ ꯁꯣꯏꯗꯅ ꯇꯥꯒꯅꯤ